ꯈ꯭ꯔꯤꯁꯃꯥꯁ ꯌꯥꯝ ꯆꯥꯎꯕ ꯂꯩꯖꯩꯀꯣ ꯃꯨꯁꯂꯤꯝꯒꯤ ꯑꯣꯏꯕ ꯏꯗ ꯂꯩꯖꯩ ꯃꯩꯇꯩꯒꯤ ꯑꯣꯏꯕ ꯆꯩꯔꯥꯎꯕ ꯌꯥꯎꯁꯪ ꯃꯌꯥꯝ ꯂꯩꯖꯩꯀꯣ ꯈ꯭ꯔꯤꯁꯃꯥꯁ ꯍꯥꯏꯕꯁꯦ ꯈ꯭ꯔꯤꯁꯇꯦꯟꯁꯤꯡꯒꯤ ꯃꯔꯨꯑꯣꯏꯕ ꯐꯦꯁꯇꯤꯚꯦꯜꯅꯤꯕ ꯖꯤꯁꯨ ꯄꯣꯛꯄꯒꯤ ꯕꯔꯗꯦ ꯕꯔꯗꯦꯅꯤ ꯃꯤꯠꯅꯥꯏꯠꯇ ꯃꯌꯥꯝ ꯄꯨꯜꯂꯒ ꯁꯔꯚꯤꯁ ꯇꯧꯏ ꯄ꯭ꯔꯦ ꯇꯧꯏ ꯖꯤꯖꯁ ꯄꯣꯛꯄꯒꯤ ꯅꯨꯡꯉꯥꯏꯕ ꯁꯦꯂꯦꯕ꯭ꯔꯦꯁꯟꯁꯨ ꯃꯌꯥꯝ ꯇꯧꯏꯀꯣ